ꯑꯩꯈꯣꯏꯅ ꯀꯣꯃꯦꯠ ꯑꯁꯤ ꯎꯕ ꯐꯪꯉꯦ ꯎꯕ ꯃꯇꯝꯗ ꯌꯥꯝꯅ ꯄꯤꯛꯅ ꯎꯏ ꯀꯣꯃꯦꯠ ꯑꯁꯤꯅ ꯅꯨꯃꯤꯠꯀꯤ ꯃꯅꯥꯛꯇ ꯌꯥꯝꯅ ꯅꯛꯅ ꯂꯩꯕ ꯎꯕ ꯐꯪꯏ ꯑꯗꯨꯕꯨ ꯀꯣꯃꯦꯠꯁꯤ ꯌꯥꯝꯅ ꯄꯤꯛꯑꯦ ꯑꯗꯨꯒ ꯌꯥꯝꯅ ꯂꯥꯞꯄꯅꯤꯅ ꯇꯦꯂꯤꯁꯀꯣꯞꯅ ꯁꯦꯡꯅ ꯎꯕ ꯐꯪꯏ ꯑꯩꯅ ꯎꯈꯤꯕ ꯀꯣꯃꯦꯠꯇꯨ ꯗ ꯒ꯭ꯔꯤꯟ ꯀꯣꯃꯦꯠ ꯍꯥꯏ ꯖꯅꯋꯥꯔꯤ ꯐꯦꯕꯋꯥꯔꯤ ꯊꯥ ꯑꯗꯨꯋꯥꯏꯗ ꯎꯈꯤꯕꯅꯤ ꯑꯩꯅ ꯀꯣꯃꯦꯠ ꯑꯁꯤ ꯎꯔꯨꯕꯗ ꯑꯩꯅ ꯗꯥꯎ ꯌꯥꯔꯒꯗꯤ ꯅꯨꯃꯤꯠꯇꯨ ꯌꯥꯝꯅ ꯊꯥꯖꯗꯅ ꯎꯈꯤ ꯅꯨꯃꯤꯠꯇꯣ ꯀꯣꯃꯦꯠ ꯌꯥꯝꯅ ꯊꯥꯖꯗꯅ ꯅꯨꯃꯤꯠꯨ ꯎꯕꯅꯤꯅ ꯄꯨꯟꯁꯤꯒꯤ ꯑꯍꯥꯟꯕꯁꯨ ꯑꯣꯏ ꯄꯨꯟꯁꯤꯒꯤ ꯀꯣꯃꯦꯠ ꯎꯕꯗ ꯑꯍꯥꯟꯕꯅꯤ ꯑꯩꯒꯤꯗꯨ ꯂꯥꯏꯕꯛ ꯐꯕ ꯍꯥꯏꯒꯗ꯭ꯔꯥ ꯑꯗꯨꯒꯤꯗꯃꯛꯇ ꯌꯥꯝꯅ ꯍꯥꯔꯥꯎꯖꯩ ꯑꯩꯅ ꯀꯣꯃꯦꯠ ꯑꯗꯨ ꯎꯔꯨꯕꯗ ꯁꯥꯏꯟꯇꯤꯁ ꯑꯣꯏꯅꯤꯡꯕ ꯄꯣꯛꯑꯦ ꯊꯥ ꯂꯩꯕꯥꯛꯇ ꯆꯠꯂꯒ ꯀꯣꯃꯦꯠꯀꯤ ꯃꯔꯝꯗ ꯊꯤꯖꯤꯜꯂꯒ ꯐꯖꯅ ꯃꯔꯝꯗ ꯈꯪꯅꯤꯡꯕꯅ ꯂꯥꯡꯇꯛꯅꯈꯤ ꯅꯨꯃꯤꯠ ꯑꯗꯨꯗꯒꯤ ꯇꯦꯂꯦꯁꯀꯣꯞꯀꯤ ꯃꯔꯝꯗ ꯐꯖꯅ ꯊꯤꯖꯤꯜꯂꯒ ꯀꯣꯃꯦꯠꯇꯨꯕꯨ ꯀꯃꯥꯏ ꯀꯃꯥꯏꯅ ꯇꯧꯒꯦ ꯐꯖꯅ ꯌꯦꯡꯉꯒ ꯑꯗꯨꯒꯤ ꯃꯔꯝꯗ ꯐꯖꯅ ꯊꯤꯖꯤꯟꯅꯤꯡꯏ